ꯑꯣ ꯍꯤꯡꯒꯣꯜ ꯍꯣꯏ ꯌꯥꯅꯤ ꯑꯩ ꯀꯩꯅꯣ ꯑꯩꯒꯤ ꯍꯤꯡꯒꯣꯜ ꯑꯥ ꯑꯩ ꯊꯥꯗꯣꯛꯆꯒꯦꯅ ꯈꯜꯂꯤꯌꯦ ꯑꯩ ꯍꯤꯡꯒꯣꯜ ꯂꯩꯌꯦ ꯌꯣꯟꯅꯕ ꯊꯥꯗꯣꯛꯆꯒꯦ ꯇꯧꯔꯤꯌꯦ ꯀꯔꯝꯕ ꯍꯤꯡꯒꯣꯜꯅꯣ ꯄꯥꯝꯕꯤꯔꯤꯁꯤꯕꯣ ꯀꯃꯥꯏꯅ ꯇꯧꯕꯅꯣ ꯑꯣ ꯈꯣꯡꯖꯣꯝꯗꯁꯨ ꯑꯃ ꯈꯣꯡꯖꯣꯝꯗ ꯑꯃ ꯂꯩ ꯈꯣꯡꯖꯣꯝꯒꯤ ꯑꯗꯒꯤ ꯊꯧꯕꯥꯜ ꯊꯧꯕꯥꯜꯗ ꯑꯃꯒ ꯂꯩꯌꯦ ꯑꯗꯣ ꯈꯣꯡꯖꯣꯝ ꯑꯇꯩꯗꯤ ꯀꯩꯅꯣ ꯇꯧꯖꯗ꯭ꯔꯦ ꯑꯗꯨ ꯅꯪꯒꯤ ꯈꯨꯗꯣꯡ ꯆꯥꯗꯧꯕꯗꯣ ꯌꯦꯡꯉꯛꯑꯣ ꯈꯣꯡꯖꯣꯝꯒꯤꯗꯨꯒ ꯊꯧꯕꯥꯜꯒꯤꯗꯨꯒ ꯊꯧꯕꯥꯜꯒꯤꯗꯨꯅ ꯊꯧꯕꯥꯜ ꯕꯖꯥꯔ ꯑꯗꯩ ꯈꯔ ꯆꯪꯁꯤꯜꯂꯒ ꯑꯗꯣ ꯑꯩ ꯏꯝꯐꯥꯜ ꯖꯒꯥꯗꯗꯤ ꯂꯩꯗꯤ ꯂꯩꯌꯦ ꯑꯗꯨꯝ ꯍꯤꯡꯒꯣꯜ ꯄꯣꯠ ꯊꯥꯕꯝ ꯂꯩꯒꯅꯤ ꯁꯦꯟꯖꯨꯕꯝ ꯂꯩ ꯁꯪꯒꯣꯏ ꯄꯣꯠ ꯊꯥꯕ ꯂꯩ ꯑꯧ ꯄꯨꯈꯤꯁꯨ ꯂꯩꯌꯦ ꯈꯣꯡꯖꯣꯝꯒꯤꯗꯨꯗꯤ ꯄꯪꯆꯥꯎ ꯆꯥꯎꯗꯦ ꯈꯣꯡꯖꯣꯝ ꯊꯧꯕꯥꯜꯗ ꯂꯩꯕꯗꯨꯔꯣ ꯊꯧꯕꯥꯜꯗ ꯂꯩꯗꯨꯗꯤ ꯑꯗꯨꯝ ꯑꯗꯨꯝ ꯄꯪꯆꯥꯎꯗꯤ ꯆꯥꯎꯗꯦ ꯑꯗꯨꯒ ꯈꯨꯗꯣꯡꯆꯥꯕ ꯃꯐꯝꯗꯤ ꯑꯣꯏꯒꯅꯤꯌꯦ ꯑꯗꯨꯝ ꯈꯔ ꯃꯊꯛ ꯃꯈꯥ ꯑꯗꯨꯝ ꯆꯥꯎꯅ ꯁꯥꯕ ꯌꯥꯒꯅꯤ ꯑꯗꯨꯒ ꯀꯥ ꯕꯔꯥ ꯁꯥꯟꯕ ꯈꯣꯠꯄꯁꯨ ꯑꯗꯨꯅ ꯈꯨꯗꯣꯡꯁꯨ ꯈꯨꯗꯣꯡꯗꯤ ꯑꯗꯨꯅ ꯆꯥꯒꯅꯤ ꯃꯦꯟꯔꯣꯠꯇꯒꯤ ꯌꯥꯝ ꯆꯪꯁꯤꯟꯗꯦ ꯈꯤꯇꯪ ꯆꯪꯖꯤꯜꯂꯒ ꯂꯩꯌꯦ ꯌꯥꯝ ꯆꯪꯁꯤꯟꯗꯦ ꯀꯤꯂꯣ ꯃꯤꯇꯔ ꯃꯤꯇꯔ ꯆꯅꯤꯃꯨꯛ ꯑꯗꯨꯃꯥꯏꯅ ꯆꯪꯗꯧ ꯃꯥꯜꯂꯦ ꯕꯖꯥꯔꯗꯒꯤ ꯑꯗꯨ ꯄꯣꯠ ꯆꯩ ꯊꯥꯕꯗꯤ ꯌꯥꯔꯣꯏ ꯑꯗꯨꯗꯤ

ꯎꯝ ꯑꯧ ꯍꯧꯖꯤꯛ ꯅꯪ ꯀꯔꯝꯕ ꯄꯥꯝꯕꯤꯔꯤꯅꯣ ꯑꯩꯗꯤ ꯀꯩꯅꯣ ꯇꯧꯗꯣꯏꯅꯦ ꯊꯥꯗꯣꯛꯀꯗꯣꯏꯅꯦꯕ

ꯈꯣꯡꯖꯣꯝꯒꯤ ꯑꯣꯏꯗꯣꯏꯅꯦ ꯈꯣꯡꯖꯣꯝꯒꯤ ꯑꯗꯨꯝ ꯌꯨꯝ ꯑꯃ ꯌꯨꯝ ꯑꯃ ꯁꯥꯕ ꯌꯥꯅꯤ ꯑꯗꯨꯒ ꯁꯪꯒꯣꯏ ꯁꯥꯕ ꯌꯥꯒꯅꯤ ꯄꯨꯈ꯭ꯔꯤ ꯂꯩ ꯑꯗꯨ ꯍꯤꯡꯒꯣꯜ ꯀꯣꯏꯕꯝ ꯑꯗꯨꯝ ꯈꯔ ꯂꯩꯒꯅꯤ ꯑꯗꯨꯗꯨ ꯑꯣ ꯑꯗꯣ ꯑꯗꯨꯝ ꯅꯪꯅ ꯑꯗꯨꯝ ꯑꯄꯥꯝꯕꯗꯣ ꯌꯦꯡꯕꯤꯌꯣ ꯌꯥꯅꯤ ꯌꯨꯝꯗ ꯂꯥꯛꯑꯒ ꯑꯗꯨꯝ ꯐꯣꯟ ꯅꯝꯕꯔ ꯅꯪꯒꯤ ꯑꯗꯨꯗꯤ ꯑꯩ ꯂꯣꯀꯦꯁꯟ ꯑꯗꯨꯝ ꯊꯥꯖꯔꯛꯑꯒꯦ ꯑꯗꯨꯒ ꯐꯣꯟꯁꯤꯗ ꯑꯗꯨꯝ ꯄꯥꯎ ꯄꯥꯎ ꯐꯥꯎꯅꯔꯁꯦ

ꯑꯥ ꯑꯣ ꯍꯣꯏ ꯍꯣꯏ ꯍꯣꯏ ꯂꯥꯛꯄꯤꯔꯣ ꯑꯧ ꯍꯣꯏ ꯍꯣꯏ ꯐꯔꯦ ꯐꯔꯦ